ꯍꯜꯂꯣ

ꯃꯥꯟꯅꯦ ꯑꯩ ꯐꯧ ꯇꯥꯏꯅꯤꯡꯉꯥꯏ ꯃꯤꯗꯨꯅꯤ ꯀꯔꯤ ꯐꯧ ꯂꯧꯒꯦ ꯍꯥꯏꯕ꯭ꯔꯣ ꯃꯣꯟ ꯀꯌꯥ ꯂꯧꯒꯦ ꯍꯥꯏꯔꯤꯕ ꯑꯗꯨ ꯂꯩꯒꯅꯤ ꯑꯗꯨ ꯀꯔꯤ ꯐꯧꯗ ꯄꯥꯝꯂꯤꯕꯅꯣ ꯌꯥꯅꯤ ꯃꯃꯜꯗꯤ ꯃꯌꯥꯝ ꯄꯤꯅꯔꯤꯁꯤ ꯂꯤꯁꯤꯡ ꯑꯃꯒ ꯆꯍꯨꯝ ꯄꯤꯅꯩ ꯇꯥꯕꯗꯤ ꯃꯌꯥꯝ ꯄꯤꯅꯕꯅꯤꯅ ꯌꯥꯔꯔꯣꯏ ꯍꯧꯖꯤꯛ ꯆꯦꯡ ꯁꯦꯔꯗ ꯌꯥꯡꯈꯩ ꯍꯨꯝꯐꯨ ꯄꯤꯅꯔꯛꯑꯕ ꯃꯇꯝꯅꯤꯅ ꯀꯔꯝꯅ ꯐꯧꯗꯗꯤ ꯃꯃꯜ ꯇꯥꯒꯅꯤ ꯐꯪꯒꯅꯤ ꯑꯩ ꯏꯁꯥꯒꯤ ꯐꯧ ꯑꯁꯤ ꯊꯣꯏꯕꯤ ꯐꯧ ꯑꯁꯦꯡꯕꯅꯤ ꯑꯣ ꯌꯥꯅꯤ ꯊꯣꯏꯕꯤ ꯐꯧꯗꯨ ꯂꯧꯕ ꯌꯥꯅꯤ ꯑꯗꯨ ꯀꯔꯤ ꯅꯨꯃꯤꯠ ꯂꯧꯕ ꯂꯥꯛꯀꯦ ꯍꯥꯏꯕꯅꯣ ꯍꯣꯏ ꯍꯣꯏ ꯑꯩꯁꯨ ꯁꯣꯠꯄꯗꯤ ꯄꯥꯝꯗꯦ ꯃꯔꯝꯗꯤ ꯄꯩꯁꯥꯗ ꯑꯩꯒꯤꯁꯨ ꯗꯔꯀꯥꯔ ꯂꯩꯌꯦꯕ ꯃꯔꯝ ꯑꯗꯨꯅ ꯑꯩꯁꯨ ꯐꯧꯗꯨ ꯇꯥꯏꯗꯣꯔꯤꯕꯅꯤ

ꯑꯣ ꯐꯔꯦ ꯑꯗꯨꯗꯤ ꯑꯩꯁꯨ ꯅꯪ ꯂꯥꯛꯀꯗꯧꯕ ꯅꯨꯃꯤꯠꯇꯨ ꯐꯣꯟ ꯇꯧꯔꯛꯑꯣ ꯑꯩ ꯌꯨꯝꯗꯒꯤ ꯆꯠꯊꯣꯛꯑꯔꯣꯏꯒꯦ ꯅꯪꯁꯨ ꯄꯩꯁꯥꯒ ꯄꯣꯠ ꯍꯥꯞꯅꯤꯡꯉꯥꯏ ꯒꯔꯤꯗꯨꯁꯨ ꯁꯣꯏ ꯄꯨꯔꯒ ꯂꯥꯛꯑꯣ ꯎꯝ ꯍꯣꯏ ꯍꯣꯏ ꯍꯣꯏ